ꯍꯜꯂꯣ ꯃꯥꯟꯅꯦ ꯑꯁ ꯂꯣꯏꯅ ꯃꯥꯡ ꯂꯣꯏꯔ ꯄꯣꯠꯅꯤꯗ ꯍꯥꯏꯗꯤ

ꯍꯥꯏꯗꯤ ꯂꯧ ꯄꯥꯔꯤ ꯑꯅꯤꯃꯨꯛ ꯍꯦꯟꯕꯅꯤ ꯄꯨꯂꯞ ꯏꯟꯁꯥꯡ ꯅꯥꯄꯤ ꯊꯥꯕꯁꯨ ꯄꯨꯂꯞ ꯃꯥꯡꯉꯦ ꯑꯗꯒꯤ ꯉꯥ ꯌꯣꯛꯄꯁꯨ ꯂꯣꯏꯅ ꯃꯥꯡꯉꯦ ꯈꯪꯗꯦ ꯍꯟꯗꯛꯇꯤ ꯗꯥꯎꯁꯤ ꯌꯥꯝ ꯌꯥꯗꯦ ꯂꯣꯏ ꯆꯦꯟꯊꯣꯛ ꯍꯥꯄꯥ ꯈꯟꯒꯠꯄꯅꯤ ꯍꯥꯄꯥ ꯈꯟꯒꯠꯄꯗꯨꯁꯨ ꯑꯗꯨꯝ ꯉꯝꯗ꯭ꯔꯦ ꯑꯗꯨꯝ ꯆꯦꯟꯊꯣꯛꯈ꯭ꯔꯦ ꯂꯣꯏꯅ ꯑꯥ ꯐꯖꯅ ꯋꯥꯔꯦ ꯑꯥꯂꯨ ꯊꯥꯕꯁꯨ ꯑꯥꯂꯨ ꯊꯥꯕꯁꯨ ꯑꯥꯂꯨ ꯉꯣꯏꯗꯤ ꯏꯁꯤꯡ ꯆꯥꯎꯁꯤꯟꯈ꯭ꯔꯦ ꯏꯁꯤꯡ ꯆꯥꯎꯕꯗ ꯌꯥꯕ ꯄꯣꯠꯁꯨ ꯑꯃꯐꯧ ꯍꯥꯏꯗꯤ ꯊꯥꯕ ꯅꯠꯇꯕꯅꯤꯅ ꯏꯁꯤꯡ ꯆꯥꯎꯕꯗ ꯊꯥꯕ ꯍꯥꯏꯁꯤ ꯑꯩꯈꯣꯏ ꯑꯩꯈꯣꯏ ꯇꯥꯎꯊꯥꯕꯤꯒꯨꯝꯕ ꯊꯥꯗꯧ ꯃꯉꯥꯏꯔꯦ ꯏꯁꯤꯡ ꯑꯆꯧꯕꯁꯤꯗ ꯊꯥꯕ ꯍꯥꯏꯗꯤ ꯐꯧ ꯀꯩꯀꯩ ꯃꯈꯩꯁꯤꯗ ꯑꯗꯒꯤ ꯍꯣꯏꯅꯦ ꯍꯟꯗꯛꯇꯤ ꯄꯨꯂꯞ ꯍꯥꯏꯗꯤ ꯈꯜꯂꯝꯕ ꯑꯁꯥꯈꯣꯏꯁꯨ ꯂꯣꯏ ꯀꯥꯏꯔꯦ ꯊꯣꯛꯇꯧꯕ ꯄꯩꯁꯥ ꯃꯈꯩꯗꯨꯁꯨ ꯍꯥꯏꯗꯤ ꯂꯝꯗꯨ ꯆꯥꯎꯅ ꯄꯩꯁꯥꯗꯨ ꯆꯥꯎꯅ ꯊꯥꯗꯔꯨꯔꯒ ꯍꯧꯖꯤꯛ ꯁꯨꯃꯥꯏꯅ ꯆꯥꯎꯁꯤꯜꯂ ꯀꯥꯟꯁꯤꯗꯗꯤ ꯍꯧꯖꯤꯛꯇꯤ ꯈꯪꯗꯦ ꯇꯧꯗꯣꯏꯁꯤ ꯄꯩꯁꯥ ꯑꯃꯥꯡꯕꯈꯣꯏꯗꯨꯁꯨ ꯏꯁꯥꯒꯤ ꯑꯣꯏꯔꯅꯤ ꯑꯁꯤꯗꯤ ꯂꯅꯥꯏꯒꯤ ꯅꯠꯇ꯭ꯔꯦꯕ ꯃꯌꯥꯝꯒꯤ ꯄꯨꯂꯞ ꯑꯣꯏꯔꯕꯅꯤꯅ

ꯍꯣꯏ ꯍꯣꯏ ꯎꯝ ꯎꯝ ꯅꯍꯥꯟ ꯍꯥꯏꯗꯤ ꯍꯥꯏꯅꯕꯅꯤ ꯑꯗꯨꯃꯥꯏꯅ ꯑꯗꯨ ꯈꯪꯗꯦꯅꯦ ꯇꯧꯔꯤꯁꯦ ꯑꯣꯍꯣꯏ ꯑꯗꯒꯤ ꯍꯣꯏ ꯃꯣꯏꯁꯨ ꯍꯟꯖꯤꯟ ꯍꯟꯖꯤꯟ ꯑꯩꯈꯣꯏꯅ ꯃꯄꯥꯟꯗꯒꯤ ꯑꯩꯈꯣꯏꯅ ꯊꯥꯕ ꯍꯥꯏꯗꯤ ꯏꯁꯤꯡꯒꯤ ꯈꯨꯗꯣꯡ ꯆꯥꯗꯕ ꯇꯧꯕ ꯃꯈꯩꯁꯤ ꯀꯔꯤ ꯌꯦꯡꯅꯕ ꯈꯣꯠꯅꯕ ꯍꯥꯏꯕꯅꯤ ꯃꯃꯥꯡꯗꯁꯨ ꯑꯇꯣꯞꯄ ꯑꯝꯐꯧ ꯇꯥꯕꯤꯗꯦ ꯑꯩꯈꯣꯏꯅ ꯍꯥꯏꯔꯤꯃꯈꯩꯗꯨ ꯑꯗꯨꯅ ꯃꯣꯏꯗ ꯍꯥꯏꯕꯁꯤꯗꯤ ꯑꯩꯈꯣꯏ ꯃꯅꯥ ꯄꯪꯕꯥ ꯃꯤꯗ ꯋꯥ ꯉꯥꯡꯕꯒ ꯆꯞ ꯃꯥꯟꯅꯔꯦ ꯍꯣꯏ ꯍꯣꯏ ꯍꯣꯏ ꯍꯣꯏ ꯀꯥꯟꯅꯕ ꯃꯣꯏꯅ ꯑꯉꯝꯕ ꯈꯔꯁꯨ ꯇꯧꯅꯕ ꯑꯥ ꯍꯣꯏ ꯃꯊꯪꯗꯗꯤ ꯑꯃꯨꯛꯀ ꯍꯦꯟꯅ ꯁꯤꯗꯒꯤ ꯍꯦꯟꯅ ꯑꯍꯣꯏ ꯑꯩꯈꯣꯏ ꯆꯥꯎꯔꯛꯂꯁꯨ ꯈꯔ ꯉꯥꯛꯊꯣꯛꯄ ꯉꯝꯅꯕ ꯇꯧꯅꯕ ꯍꯣꯏ ꯍꯣꯏ ꯄꯨꯂꯞ ꯈꯟꯅꯔꯁꯤ ꯃꯌꯥꯝꯈꯩꯒ ꯎꯝ ꯍꯣꯏ ꯍꯣꯏ ꯃꯌꯥꯝ ꯄꯨꯂꯞ ꯄꯨꯜꯂꯒ ꯍꯣꯏ ꯃꯃꯥꯡꯗꯅ ꯑꯩꯈꯣꯏꯅ ꯏꯁꯤꯡ ꯐꯪꯗꯃꯤꯅ ꯆꯤꯡꯉ ꯇꯧꯋꯤ ꯍꯧꯖꯤꯛꯇꯤ ꯍꯟꯗꯛꯅ ꯏꯁꯤꯡ ꯆꯥꯎꯔꯦ ꯈꯪꯗꯦ ꯇꯧꯔꯤꯁꯦ ꯑꯗꯨꯗꯤ ꯍꯣꯏ ꯍꯣꯏ ꯍꯣꯏ ꯍꯣꯏ ꯍꯣꯏ ꯎꯝꯍꯨꯝ ꯍꯣꯏ ꯍꯣꯏ